ꯑꯩꯈꯣꯏꯒꯤ ꯈꯨꯟꯅꯥꯏꯗ ꯂꯥꯏꯅꯥ ꯂꯥꯏꯆꯠꯁꯤꯡ ꯑꯗꯒꯤ ꯑꯅꯥꯕ ꯑꯃ ꯂꯥꯏꯌꯦꯡꯕꯒꯤ ꯃꯇꯥꯡꯗ ꯑꯩꯈꯣꯏꯒꯤ ꯂꯩꯉꯥꯛꯁꯤꯅ ꯃꯍꯩ ꯃꯁꯤꯡ ꯑꯃꯁꯨꯡ ꯑꯦꯋꯥꯔꯅꯦꯁ ꯄ꯭ꯔꯣꯒ꯭ꯔꯥꯝ ꯀꯌꯥ ꯑꯃ ꯁꯤꯟꯕꯤꯗꯨꯅ ꯄꯥꯡꯊꯣꯛꯄꯤꯗꯨꯅ ꯑꯩꯈꯣꯏꯗ ꯀꯣ ꯃꯇꯝ ꯃꯇꯝꯒꯤ ꯑꯣꯏꯕ ꯗꯔꯀꯥꯔ ꯇꯥꯕ ꯈꯪꯗꯕ ꯌꯥꯗ꯭ꯔꯥꯕꯁꯤꯡ ꯑꯗꯨꯝ ꯇꯥꯛꯄꯤ ꯇꯝꯕꯤꯕ ꯑꯗꯨꯝ ꯂꯥꯛꯏ ꯁꯔꯀꯥꯔꯒꯤ ꯃꯥꯏꯀꯩꯗꯒꯤ ꯃꯤ ꯊꯥꯔꯛꯇꯨꯅ ꯀꯣ ꯑꯗꯨꯝ ꯇꯧꯋꯦ ꯑꯗꯨꯝ ꯁꯤꯟꯖꯩ ꯆꯍꯤ ꯈꯨꯗꯤꯡꯒꯤ ꯅꯠꯇ꯭ꯔꯒꯅ ꯑꯗꯨꯝ ꯗꯔꯀꯥꯔ ꯂꯩꯕ ꯃꯇꯝꯗ ꯑꯩꯈꯣꯏꯒꯤ ꯏꯀꯨꯏ ꯀꯨꯏꯗ꯭ꯔꯤꯉꯩꯗꯁꯨ ꯍꯟꯗꯛ ꯑꯩꯈꯣꯏ ꯀꯩꯅꯣ ꯇꯧꯈꯤꯕ ꯏꯁꯤꯡ ꯏꯆꯥꯎ ꯊꯣꯛꯈꯤꯕꯗꯣ ꯏꯁꯤꯡ ꯏꯆꯥꯎ ꯂꯣꯏꯁꯤꯜꯂꯛꯄꯀꯥꯟ ꯑꯗꯨꯋꯥꯏꯗ ꯀꯩꯅꯣ ꯑꯩꯈꯣꯏꯒꯤ ꯂꯩꯕꯥꯛ ꯉꯥꯛꯄꯁꯤꯡ ꯁꯔꯀꯥꯔꯅ ꯁꯤꯟꯕꯤꯗꯅ ꯁꯔꯀꯥꯔꯒꯤ ꯃꯥꯏꯀꯩꯗꯒꯤ ꯂꯥꯛꯑꯒ ꯑꯗꯨꯃꯥꯏꯅ ꯑꯩꯈꯣꯏꯒꯤ ꯑꯃ ꯁꯦꯝꯕꯤꯈꯤ ꯑꯩꯈꯣꯏꯒꯤ ꯏꯁꯤꯡ ꯆꯥꯎꯈ꯭ꯔꯕ ꯃꯇꯨꯡꯗ ꯂꯥꯛꯄ ꯌꯥꯕ ꯂꯥꯏꯅꯥꯁꯤꯡ ꯏꯁꯤꯡꯗꯒꯤ ꯄꯣꯛꯂꯛꯄ ꯀꯣ ꯏꯁꯤꯡ ꯇꯨꯡꯉꯒ ꯂꯩꯔꯝꯕꯅꯤꯅ ꯏꯁꯤꯡꯗꯒꯤ ꯄꯣꯛꯂꯛꯄ ꯂꯥꯏꯅꯥꯁꯤꯡ ꯑꯗꯨ ꯂꯥꯛꯄꯀꯥꯟꯗ ꯑꯗꯨꯝ ꯂꯥꯛꯇꯧꯗꯤ ꯂꯩꯔꯕ ꯑꯗꯨ ꯂꯥꯛꯄꯀꯥꯟꯗ ꯍꯥꯏꯗꯤ ꯀꯔꯝꯅ ꯑꯩꯈꯣꯏꯅ ꯃꯥꯏꯌꯣꯛꯅꯒꯅꯤ ꯑꯗꯨꯗꯒꯤ ꯑꯃꯨꯛ ꯉꯁꯥꯏꯒꯤ ꯂꯥꯛꯇ꯭ꯔꯤꯀꯥꯟꯗ ꯑꯣꯏꯔꯁꯨ ꯀꯃꯥꯏꯅ ꯇꯧꯔꯒ ꯑꯩꯈꯣꯏꯅ ꯂꯥꯛꯇꯅꯕ ꯍꯣꯠꯅꯍꯧꯒꯅꯤ ꯍꯥꯏꯕꯗꯣ ꯑꯩꯈꯣꯏꯗ ꯇꯥꯛꯄꯤ ꯇꯝꯕꯤꯅꯕ ꯑꯗꯒꯤ ꯄꯥꯎꯖꯦꯜ ꯑꯣꯏꯅ ꯑꯩꯈꯣꯏ ꯄꯤꯕ ꯂꯥꯛꯈꯤ ꯁꯔꯀꯥꯔꯒꯤ ꯀꯩꯅꯣꯗꯒꯤ ꯇꯔꯞꯇꯒꯤ ꯑꯗꯒꯤ ꯁꯨꯃꯥꯏꯅ ꯇꯧꯗꯅ ꯑꯗꯨꯝ ꯑꯩꯈꯣꯏꯒꯤ ꯅꯣꯡ ꯆꯨꯕ ꯃꯇꯝꯗ ꯑꯗꯨꯝ ꯏꯁꯤꯡ ꯇꯨꯡꯕꯅꯤꯅꯀꯣ ꯑꯗꯨꯝ ꯍꯥꯏꯗꯤ ꯆꯍꯤ ꯈꯨꯗꯤꯡꯒꯤ ꯑꯗꯨꯝ ꯅꯣꯡ ꯆꯨꯕ ꯃꯇꯝ ꯅꯣꯡꯖꯨ ꯄꯟꯊꯥꯗ ꯑꯗꯨꯝ ꯏꯁꯤꯡ ꯇꯨꯡꯕ ꯀꯥꯟꯗ ꯑꯗꯨꯝ ꯑꯩꯈꯣꯏ ꯂꯥꯛꯅꯕ ꯂꯥꯏꯅꯥ ꯍꯥꯏꯇꯥꯔꯦꯀꯣ ꯂꯥꯏꯅꯥ ꯂꯥꯏꯆꯠ ꯑꯩꯈꯣꯏ ꯃꯦꯂꯔꯤꯌꯥꯒꯨꯝꯕ ꯗꯦꯡꯒꯤ ꯑꯗꯒꯤ ꯑꯗꯨꯒꯨꯝꯕꯁꯤꯡ ꯂꯥꯛꯄꯀꯥꯟꯗꯁꯨ ꯍꯥꯏꯗꯤ ꯁꯔꯀꯥꯔꯒꯤ ꯇꯔꯞꯇꯒꯤ ꯑꯗꯨꯝ ꯃꯤ ꯊꯥꯔꯛꯇꯨꯅ ꯉꯁꯥꯏꯒꯤ ꯑꯩꯈꯣꯏꯅ ꯀꯔꯤ ꯀꯔꯤ ꯇꯧꯕ ꯌꯥꯕꯒꯦ ꯑꯩꯈꯣꯏꯒꯤ ꯑꯀꯣꯏꯕꯗ ꯈꯨꯜꯒꯤ ꯌꯨꯝꯒꯤ ꯑꯀꯣꯏꯕꯗ ꯂꯩꯀꯥꯏꯗ ꯀꯩꯗ ꯑꯗꯨꯝ ꯏꯁꯤꯡ ꯇꯨꯡꯁꯤꯟꯗꯅꯕ ꯑꯗꯒꯤ ꯂꯥꯏꯅꯥꯁꯤꯒꯤ ꯃꯇꯥꯡꯗ ꯑꯗꯨꯝ ꯍꯥꯏꯕꯤꯕ ꯈꯣꯠꯄ ꯑꯗꯨꯝ ꯂꯥꯛꯑꯦꯀꯣ ꯂꯥꯏꯅꯥꯁꯦ ꯅꯥꯔꯛꯑꯒꯅ ꯀꯝꯗꯧꯕ ꯀꯃꯥꯏꯅ ꯇꯧꯕ ꯀꯃꯥꯏꯅ ꯂꯥꯏꯌꯦꯡꯕ ꯃꯥꯒꯤ ꯂꯥꯏꯌꯦꯡ ꯄꯊꯥꯞꯁꯤꯅ ꯀꯔꯤꯅꯣ ꯌꯨꯝꯗ ꯂꯩꯔꯒꯁꯨ ꯀꯔꯤ ꯀꯔꯤ ꯇꯧꯕ ꯌꯥꯏ ꯑꯗꯨꯗꯒꯤ ꯀꯃꯥꯏꯅ ꯑꯩꯈꯣꯏꯅ ꯁꯔꯀꯥꯔꯒꯤ ꯇꯔꯞꯇꯒꯤ ꯇꯧꯔꯒ ꯑꯅꯥ ꯂꯥꯏꯌꯦꯡꯕꯒꯤ ꯁꯤ ꯇꯧꯒꯅꯤ ꯈꯣꯠꯀꯅꯤ ꯑꯗꯨꯃꯥꯏꯑꯣ ꯇꯥꯛꯄꯤꯕ ꯂꯥꯛꯑꯦ ꯑꯗꯒꯤ ꯑꯗꯨꯝ ꯀꯩꯅꯣꯁꯨ ꯇꯧꯋꯦ ꯍꯤꯗꯥꯛ ꯀꯥꯞꯊꯣꯛꯄꯤ ꯈꯣꯠꯇꯣꯛꯄꯤꯕ ꯍꯤꯗꯥꯛ ꯆꯥꯏꯊꯣꯛꯄꯤꯕꯁꯨ ꯑꯗꯨꯝ ꯂꯥꯛꯑꯦ ꯑꯗꯨꯃꯥꯏꯅ ꯇꯧꯗꯅ ꯑꯗꯒꯤꯗꯤ ꯃꯇꯝ ꯃꯇꯝꯒꯤ ꯑꯣꯏꯅ ꯉꯁꯥꯏꯒꯤ ꯗꯔꯀꯥꯔ ꯂꯩꯕ ꯒꯤ ꯃꯇꯥꯡ ꯑꯗꯨꯝ ꯄꯤꯕ ꯂꯥꯛꯑꯦ ꯍꯥꯏ ꯇꯥꯔꯦ ꯇꯝꯕꯤꯕ ꯑꯗꯨꯝ ꯂꯥꯛꯑꯦ ꯑꯩꯈꯣꯏ ꯉꯁꯥꯏ ꯑꯩꯁ ꯑꯥꯏ ꯚꯤ ꯍ꯭ꯌꯨꯃꯦꯟ ꯏꯝꯃꯨꯅꯣꯗꯤꯐꯤꯁꯦꯟꯁꯤ ꯚꯥꯏꯔꯁ ꯀꯣ ꯑꯦꯠꯁ ꯑꯦꯛꯀ꯭ꯋꯥꯔ ꯏꯝꯃꯨꯅꯣꯗꯤꯐꯤꯁꯦꯟꯁꯤ ꯁꯤꯟꯗ꯭ꯔꯣꯝ ꯁꯤꯒꯤ ꯃꯇꯥꯡꯗꯁꯨ ꯑꯗꯨꯝ ꯍꯥꯏꯕ ꯈꯣꯠꯄ ꯑꯗꯨꯝ ꯂꯥꯛꯑꯦ ꯑꯗꯨꯗꯒꯤ ꯑꯩꯈꯣꯏꯒꯤ ꯍꯧꯖꯤꯛ ꯌꯥꯝꯅ ꯃꯔꯨꯑꯣꯏꯕ ꯅꯍꯥ ꯑꯉꯥꯡ ꯈꯥꯏꯗꯅ ꯌꯥꯝ ꯊꯤꯅ ꯃꯔꯨ ꯑꯣꯏꯕ ꯌꯥꯝꯅ ꯃꯔꯨ ꯑꯣꯏꯕ ꯑꯩꯈꯣꯏꯒꯤ ꯄꯨꯛꯅꯤꯡ ꯋꯥꯈꯜꯒꯤ ꯐꯤꯚꯝꯒꯤ ꯃꯇꯥꯡꯗꯁꯨ ꯑꯗꯨꯒꯤ ꯌꯥꯝꯅ ꯑꯗꯨꯝ ꯍꯟꯗꯛ ꯆꯍꯤ ꯈꯔꯒꯤ ꯃꯅꯨꯡꯁꯤꯗ ꯑꯗꯨꯝ ꯈꯔ ꯇꯣꯏꯅ ꯂꯥꯛꯑꯦ ꯍꯥꯏ ꯇꯥꯔꯦ ꯁꯤꯁꯤꯅ ꯑꯩꯈꯣꯏ ꯄꯨꯛꯅꯤꯡ ꯍꯛꯆꯥꯡꯒꯤ ꯐꯤꯚꯝꯁꯦ ꯀꯃꯥꯏꯅ ꯂꯩꯇꯥꯅ ꯂꯩꯒꯅꯤ ꯋꯥꯔꯛꯑꯕꯀꯥꯟꯗ ꯀꯃꯥꯏꯅ ꯈꯤꯇꯪ ꯅꯨꯡꯉꯥꯏꯐꯝ ꯊꯤꯒꯅꯤ ꯑꯗꯨꯒ ꯍꯥꯏꯕꯗꯤ ꯑꯩꯈꯣꯏꯒꯤ ꯂꯩꯔꯤꯕ ꯁꯃꯥꯖꯁꯤꯗ ꯋꯥꯈꯜꯒꯤ ꯑꯅꯥꯕ ꯅꯨꯡꯉꯥꯏꯇꯕ ꯌꯥꯎꯔꯛꯄ ꯀꯥꯟꯗ ꯑꯗꯨꯝ ꯂꯣꯠꯂꯒꯒꯨꯝꯕ ꯊꯝꯅꯕ ꯑꯗꯒꯤ ꯃꯤꯅ ꯍꯥꯏꯕꯗꯤ ꯐꯖꯅꯒꯨꯝꯕ ꯍꯥꯏꯅꯗꯕ ꯅꯥꯔꯛꯄꯀꯥꯟꯗ ꯑꯗꯨꯝꯕ ꯑꯗꯒꯤ ꯀꯩꯅꯣ ꯏꯟꯐꯣꯔꯃꯦꯁꯟꯒꯨꯝꯕ ꯋꯥꯠꯄ ꯁꯤꯒꯤ ꯆꯩꯊꯦꯡ ꯆꯩꯅꯥꯁꯦ ꯌꯥꯝꯅ ꯇꯠꯇꯅ ꯊꯦꯡꯅꯕ ꯑꯣꯏꯕꯅꯤꯅꯀꯣ ꯑꯗꯨꯒꯤ ꯃꯇꯥꯡꯗ ꯂꯥꯛꯄꯗ ꯌꯥꯝꯅ ꯅꯨꯡꯉꯥꯏꯖꯩ ꯍꯥꯏ ꯇꯥꯔꯦ ꯀꯃꯥꯏꯅ ꯇꯧꯔꯒ ꯍꯥꯏꯗꯤ ꯑꯅꯥꯕ ꯃꯁꯥꯅꯁꯨ ꯀꯃꯥꯏꯅ ꯍꯥꯏꯕꯗꯤ ꯂꯣꯠꯁꯤꯟꯕꯒꯨꯝꯕꯗꯣ ꯂꯣꯠꯇꯕꯤꯗ ꯀꯃꯥꯏꯅ ꯄꯨꯊꯣꯛꯍꯟꯅꯤꯡꯕ ꯐꯥꯎꯍꯟꯕꯗ ꯑꯗꯒꯤ ꯂꯣꯏꯅꯔꯤꯕ ꯃꯤꯁꯤꯡꯅꯁꯨ ꯀꯃꯥꯏꯅ ꯃꯣꯏꯗꯣ ꯂꯣꯏꯅꯕꯤꯒꯅꯤ ꯀꯃꯥꯏꯅ ꯍꯥꯏꯗꯤ ꯀꯔꯝꯕ ꯀꯔꯝꯅ ꯍꯥꯏꯗꯤ ꯃꯣꯏꯒꯤ ꯃꯇꯦꯡ ꯄꯥꯡꯅꯤ ꯑꯗꯨꯒꯨꯝꯕ ꯇꯥꯛꯄꯤꯕ ꯈꯣꯠꯄꯤꯕꯒꯤꯁꯨ ꯑꯗꯥꯏꯅ ꯑꯗꯨꯝ ꯂꯥꯛꯑꯦ